ꯃꯅꯤꯄꯨꯔꯗ ꯃꯔꯨ ꯑꯣꯏꯕ ꯂꯥꯏꯅꯤꯡꯒꯤ ꯑꯣꯏꯕ ꯃꯐꯝ ꯅꯠꯇ꯭ꯔꯒ ꯂꯥꯏ ꯈꯨꯔꯨꯝꯐꯝꯁꯤꯡ ꯑꯗꯨꯗꯤ ꯃꯟꯗꯤꯔ ꯃꯁꯖꯤꯗ ꯆꯔꯆ ꯑꯁꯤꯅꯆꯤꯡꯕ ꯃꯌꯥꯝ ꯂꯩ ꯃꯟꯗꯤꯔ ꯃꯟꯗꯤꯔ ꯍꯥꯏꯔꯒ ꯃꯍꯥꯕꯂꯤ ꯑꯗꯨꯒ ꯍꯤꯌꯥꯡꯊꯥꯡ ꯂꯥꯏ ꯈꯨꯔꯨꯝꯐꯝ ꯄꯥꯈꯪꯕ ꯑꯗꯨꯒ ꯃꯁꯖꯤꯗ ꯖꯃꯥ ꯃꯁꯖꯤꯗ ꯑꯗꯨꯒ ꯆꯔꯆꯁꯤꯡ ꯃꯌꯥꯝ ꯑꯁꯤꯅꯆꯤꯡꯕ ꯃꯌꯥꯝ ꯂꯩ